ꯑꯥ ꯑꯥ ꯒꯨꯗ ꯏꯕꯤꯅꯤꯡ ꯑꯣ ꯑꯗꯨꯒꯤ ꯑꯣꯏꯔꯦ ꯑꯗꯨꯗꯤ ꯅꯣꯏ ꯀꯩꯅꯣ ꯇꯧ ꯑꯦꯔꯦꯟꯖ ꯀꯩꯀꯥꯗꯤ ꯅꯣꯏ ꯄ꯭ꯂꯥꯟꯒꯨꯝꯕꯗꯤ ꯇꯧꯔꯕꯣ ꯑꯣ ꯑꯗꯨ ꯅꯣꯏ ꯄꯩꯁꯥꯒꯤꯗꯨꯗꯤ ꯅꯣꯏ ꯀꯩꯅꯣ ꯇꯧꯔꯁꯦ ꯃꯤꯗꯨꯒꯤ ꯑꯗꯨꯝ ꯈꯔ ꯈꯔ ꯈꯥꯏꯒꯠꯅꯔꯣ ꯈꯥꯏꯒꯠꯅꯔꯒ ꯑꯁꯤꯒꯤ ꯆꯥ ꯊꯛꯅꯕꯒꯤ ꯑꯁꯤ ꯒꯥꯔꯤ ꯕꯁ ꯕꯔꯥꯒꯤ ꯀꯩꯀꯩꯒꯤ ꯑꯗꯨ ꯈꯟꯅꯔꯁꯦ ꯑꯗꯨꯒ ꯅꯣꯏ ꯃꯤ ꯀꯌꯥ ꯆꯠꯀꯅꯤ ꯍꯣꯏ ꯂꯤꯁꯇꯣ ꯐꯖꯅ ꯏꯔꯒ ꯄꯨꯈꯠꯂꯣ ꯑꯗꯨꯒ ꯑꯥ ꯅꯣꯏꯒꯤ ꯀꯩꯅꯣꯁꯤꯡꯗꯤ ꯑꯥ ꯅꯨꯄꯤꯁꯨ ꯌꯥꯎꯗꯣꯏꯔꯥ ꯅꯣꯏꯒꯤ ꯀꯩꯅꯣꯁꯤꯡꯗꯤ ꯆꯠꯇꯣꯏꯁꯦ ꯅꯨꯄꯤꯁꯨ ꯅꯣꯏꯒꯤ ꯒ꯭ꯔꯨꯞꯇ ꯅꯨꯄꯤꯁꯨ ꯌꯥꯎꯗꯣꯏꯔꯣ ꯑꯣ ꯑꯥ ꯆꯠꯅꯕꯤ ꯑꯥ ꯗꯦꯗꯇꯨꯗꯤ ꯑꯩꯈꯣꯏ ꯀꯟꯐꯥꯝ ꯇꯧꯔꯦ ꯂꯣꯏꯃꯛ ꯑꯣꯖꯥꯁꯤꯡ ꯀꯩꯅꯣ ꯂꯣꯏꯅꯃꯛ ꯃꯤꯇꯤꯡ ꯉꯁꯥꯏ ꯐꯝꯈ꯭ꯔꯦ ꯑꯗꯨ ꯑꯗꯨ ꯑꯥ ꯅꯣꯏꯒꯤ ꯀꯩꯅꯣꯁꯤꯡꯗꯤ ꯏꯁꯇꯨꯗꯦꯟꯁꯤꯡꯗꯤ ꯂꯣꯏꯅꯃꯛ ꯌꯥꯅꯔꯕꯣ ꯅꯣꯏ ꯑꯣ ꯑꯗꯨ ꯅꯣꯏ ꯉꯥꯎꯁꯤꯟꯅꯔꯒ ꯀꯩꯅꯣꯗꯤ ꯇꯧꯕ ꯌꯥꯗꯦꯀꯣ ꯁ꯭ꯀꯨꯜꯒꯤ ꯃꯤ ꯑꯥꯥ ꯑꯗꯨꯗꯤ ꯅꯣꯏ ꯀꯩꯅꯣ ꯇꯧꯕꯒꯤ ꯄꯩꯁꯥ ꯅꯣꯏ ꯀꯂꯦꯛꯁꯟ ꯇꯧꯕꯒꯤꯗꯣ ꯑꯩꯈꯣꯏꯗ ꯁꯞꯃꯤꯠ ꯇꯧꯒꯅꯤ ꯑꯩꯈꯣꯏꯗ ꯁꯞꯃꯤꯠ ꯇꯧꯔꯒ ꯑꯩꯈꯣꯏꯅ ꯑꯦꯔꯦꯟꯖ ꯂꯣꯏꯃꯛ ꯇꯧꯒꯅꯤ ꯑꯗꯨꯕꯨꯗꯤ ꯂꯤꯁꯇꯨ ꯄꯤꯈꯛꯂꯒ ꯀꯩꯅꯣ ꯇꯧꯔꯣ ꯑꯗꯨꯗꯤꯀꯣ ꯂꯤꯁꯇꯣ ꯆꯠꯇ꯭ꯔꯤꯉꯩꯗ ꯄꯤꯈꯠꯂꯒ ꯑꯩꯈꯣꯏ ꯑꯦꯔꯦꯟꯖ ꯇꯧꯒꯦ ꯅꯣꯏ ꯃꯤ ꯀꯌꯥꯅꯣ ꯃꯤ ꯒꯥꯔꯤ ꯕꯁ ꯀꯌꯥꯃꯨꯛ ꯁꯨꯃꯥꯏꯅ ꯇꯧꯒꯅꯤ ꯁꯤ ꯇꯧꯒꯅꯤ ꯍꯥꯏꯗꯨꯀꯣ ꯈꯔ ꯊꯨꯕꯗ ꯄꯤꯁꯤꯜꯂꯨꯀꯣ

ꯐꯔꯦ ꯐꯔꯦ ꯑꯗꯨꯗꯤ ꯅꯣꯏ ꯈꯔ ꯊꯨꯅ ꯄꯤꯁꯤꯜꯂꯣ ꯀꯩꯅꯣ ꯇꯧꯔꯁꯦ ꯑꯗꯨꯗꯤꯀꯣ ꯐꯔꯦ ꯐꯔꯦ ꯊꯝꯂꯒꯦ ꯍꯣꯏ ꯍꯣꯏ ꯍꯣꯏ ꯍꯣꯏ ꯍꯣꯏ ꯍꯣꯏ ꯍꯣꯏ ꯍꯣꯏ ꯊꯝꯂꯒꯦ ꯊꯝꯂꯒꯦ